ꯍꯜꯂꯣ ꯆꯨꯔꯥꯆꯥꯟꯄꯨꯔꯅꯤ ꯆꯨꯔꯥꯆꯥꯟꯄꯨꯔ ꯑꯦꯟ ꯖꯤ ꯑꯣ ꯂꯩ ꯈꯔ ꯂꯩ ꯂꯥꯞꯅꯁꯨ ꯂꯩ ꯅꯛꯅꯁꯨ ꯂꯩ ꯑꯗꯨ ꯌꯦꯡꯕ ꯂꯥꯛꯀꯦ ꯍꯥꯏꯔꯤꯕ꯭ꯔꯣ ꯂꯩ ꯂꯩ ꯂꯩ ꯑꯗꯨ ꯂꯥꯛꯄꯤꯌꯣ ꯀꯩꯅꯣꯅ ꯏꯃꯥꯟꯅꯕꯤꯅ ꯂꯥꯛꯀꯦ ꯍꯥꯏꯕꯗꯨ ꯂꯥꯛꯑꯣ ꯑꯩꯒꯤ ꯌꯨꯝꯗ ꯂꯩꯔꯁꯦ ꯑꯗꯨꯒ ꯌꯦꯡꯅꯤꯡꯕ ꯃꯈꯩ ꯌꯦꯡꯁꯤ ꯆꯨꯔꯥꯆꯥꯟꯄꯨꯔꯗ ꯑꯣꯔꯐꯥꯟ ꯍꯣꯝ ꯂꯩ ꯀꯤꯂꯣꯃꯤꯇꯔ ꯑꯃ ꯆꯠꯂꯒ ꯂꯩꯕꯁꯨ ꯂꯩ ꯁꯥꯡꯅ ꯆꯠꯂꯒ ꯂꯩꯕꯁꯨ ꯂꯩ ꯑꯣꯔꯐꯥꯟ ꯍꯣꯝꯁꯨ ꯂꯩ ꯑꯗꯨ ꯀꯩꯅꯣ ꯆꯠꯁꯦ ꯍꯥꯏꯔꯗꯤ ꯂꯥꯛꯑꯣ ꯑꯗꯨꯒ ꯑꯍꯤꯡ ꯂꯦꯛꯑꯒ ꯆꯠꯁꯦ ꯑꯆꯥꯄꯣꯠ ꯑꯃ ꯑꯃ ꯄꯨꯕꯤꯔꯒ ꯅꯈꯣꯏꯒꯤꯁꯨ ꯈꯔ ꯑꯩꯈꯣꯏꯅ ꯃꯇꯦꯡ ꯇꯧꯕꯤꯔꯝꯁꯤ ꯆꯠꯂꯨꯁꯤ ꯌꯥꯏꯌꯦ ꯑꯇꯣꯞꯄꯒꯤꯗ ꯆꯠꯂꯨꯗ꯭ꯔꯒꯁꯨ ꯑꯩꯒꯤꯗ ꯑꯗꯨꯝ ꯂꯩꯕ ꯌꯥꯅꯤꯌꯦ ꯑꯗꯨꯒꯤꯗꯤ ꯀꯩꯁꯨ ꯀꯥꯏꯗꯦ ꯂꯥꯛꯄꯤꯌꯨꯑꯣ ꯅꯪꯒꯅꯤ ꯂꯥꯛꯄ ꯇꯥꯔꯒꯗꯤ ꯑꯗꯨꯝ ꯏꯁꯥꯅ ꯃꯇꯝꯗꯨ ꯀꯥꯏꯊꯣꯛꯑꯒ ꯆꯠꯂꯨꯁꯤ ꯌꯦꯡꯉꯨꯁꯤ ꯂꯥꯛꯄ ꯌꯥꯅꯤ ꯑꯩꯅꯁꯨ ꯄꯨꯊꯣꯛꯑꯒ ꯑꯗꯨꯝ ꯀꯩꯅꯣ ꯈꯔ ꯌꯥꯝꯅ ꯄꯨꯔꯒ ꯍꯦꯛ ꯇꯧꯔꯨꯁꯤ ꯂꯥꯛꯑꯣ ꯌꯥꯏꯌꯦ ꯑꯗꯨꯒꯤꯗꯤ ꯀꯩꯁꯨ ꯋꯥꯔꯨꯅꯨ ꯑꯗꯨꯝ ꯑꯗꯨ ꯒꯥꯔꯤ ꯏꯁꯥꯒꯤ ꯒꯥꯔꯤꯅ ꯂꯥꯛꯀꯗ꯭ꯔ ꯂꯥꯏꯟꯗ ꯂꯥꯛꯀꯗ꯭ꯔ ꯑꯗꯨꯒꯤ ꯈꯨꯗꯣꯡ ꯆꯥꯕ ꯆꯥꯗꯕ ꯂꯩꯕ꯭ꯔ

ꯍꯣꯏ ꯍꯣꯏ ꯑꯗꯨ ꯂꯥꯛꯄ ꯃꯇꯝꯗ ꯑꯗꯨꯝ ꯄꯥꯎ ꯐꯥꯎꯔꯛꯑꯣ ꯑꯩꯅ ꯑꯗꯨꯝ ꯀꯩꯅꯣ ꯐꯥꯎꯕ ꯏꯝꯐꯥꯜ ꯐꯥꯎꯕ ꯊꯣꯒꯑꯒ ꯑꯣꯏꯔꯁꯨ ꯂꯧꯁꯜꯂꯕꯒꯤ ꯈꯨꯗꯣꯡ ꯆꯥꯕꯗꯨ ꯑꯩ ꯂꯧꯔꯒꯦ ꯍꯥꯏꯕ ꯑꯣ ꯐꯅꯤ ꯐꯅꯤ ꯊꯝꯕꯤꯔꯣ